ꯀꯛꯆꯤꯡꯒꯤ ꯑꯣꯏꯅ ꯋꯦꯗꯔꯁꯦ ꯅꯣꯡ ꯑꯗꯨꯝ ꯆꯨꯒꯜꯂꯦ ꯍꯥꯏꯇꯥꯔꯦ ꯑꯗꯨꯒ ꯅꯣꯡꯁꯦ ꯑꯗꯨꯝ ꯑꯅꯝꯕꯅ ꯆꯨꯒꯜꯂꯦ ꯑꯗꯨꯒ ꯌꯥꯝꯅꯁꯨ ꯏꯪꯕ ꯌꯥꯝꯅꯁꯨ ꯁꯥꯕ ꯍꯥꯏꯕꯗꯨꯗꯤ ꯑꯣꯏꯗꯦ ꯑꯃꯨꯛ ꯏꯪꯉꯤ ꯑꯃꯨꯛ ꯁꯥꯏ ꯑꯗꯨꯃꯥꯏꯅ ꯇꯧꯋꯦ ꯑꯗꯨꯗꯨꯒ ꯌꯥꯝ ꯀꯥꯍꯦꯟꯅ ꯅꯣꯡꯗꯣ ꯆꯨꯁꯜꯂꯕꯅꯤꯅ ꯍꯥꯏꯗꯤ ꯑꯗꯨꯝ ꯂꯦꯞꯇꯅ ꯆꯨꯁꯜꯂꯕꯅꯤꯅ ꯃꯅꯥ ꯃꯁꯤꯡꯗꯁꯨ ꯑꯃꯥꯡ ꯑꯇꯥ ꯈꯔ ꯊꯣꯛꯍꯜꯂꯦ ꯍꯥꯏꯗꯤ ꯃꯅꯥꯗꯣ ꯄꯠꯄ ꯈꯣꯠꯄ ꯌꯥꯎꯔꯦ ꯑꯗꯒꯤ ꯐꯤꯖꯦꯠ ꯆꯥꯛꯆꯥꯗꯁꯨ ꯈꯔ ꯄ꯭ꯔꯣꯕ꯭ꯂꯦꯝ ꯑꯣꯏꯔꯦ ꯍꯥꯏꯗꯤ ꯌꯥꯝꯅ ꯏꯪꯕ ꯌꯥꯝꯅꯁꯨ ꯁꯥꯕ ꯅꯠꯇꯕꯅꯤꯅ ꯑꯃꯨꯛ ꯑꯊꯥꯕ ꯑꯃꯨꯛ ꯁꯦꯠꯂꯤ ꯑꯄꯥꯕ ꯑꯃꯨꯛ ꯁꯦꯠꯂꯤ ꯑꯄꯥꯕ ꯉꯥꯛꯇꯁꯨ ꯁꯦꯠꯄ ꯌꯥꯗꯕ ꯑꯊꯥꯕ ꯉꯥꯛꯇꯁꯨ ꯁꯦꯠꯄ ꯌꯥꯗꯕ ꯋꯦꯗꯔꯗꯣ ꯑꯃꯨꯛ ꯅꯣꯡ ꯆꯨꯏ ꯑꯃꯨꯛ ꯍꯥꯡꯉꯤ ꯑꯗꯨꯃꯥꯏꯅ ꯇꯧꯕꯅꯤꯅ ꯑꯗꯒꯤ ꯂꯝꯕꯤꯗꯁꯨ ꯈꯨꯗꯣꯡ ꯆꯥꯗꯕ ꯍꯥꯏꯗꯤ ꯂꯝꯕꯤꯗꯣ ꯑꯀꯥꯏꯕ ꯑꯀꯨꯠ ꯑꯇꯣꯡ ꯅꯥꯏꯕ ꯑꯗꯨꯃꯥꯏꯅ ꯅꯣꯡ ꯆꯨꯁꯜꯂꯕꯅꯤꯅ ꯑꯗꯨꯃꯥꯏꯅ ꯍꯥꯏꯗꯤ ꯀꯩꯅꯣꯇꯧ ꯂꯝꯕꯤꯗꯨꯁꯨ ꯌꯥꯝ ꯐꯕ ꯑꯣꯏꯗꯃꯤꯅ ꯆꯠꯊꯣꯛ ꯆꯠꯁꯤꯟꯗꯁꯨ ꯌꯥꯝꯅ ꯅꯨꯡꯉꯥꯏꯕ ꯑꯣꯏꯗꯦ ꯍꯥꯏꯇꯥꯔꯦ ꯑꯗꯨꯃꯥꯏꯅ ꯃꯌꯥꯝꯗꯁꯨ ꯑꯋꯥꯕ ꯄꯤ ꯍꯥꯏꯇꯥꯔꯦ ꯑꯗꯨꯃꯥꯏꯅ ꯂꯝꯕꯤ ꯈꯨꯗꯣꯡ ꯆꯥꯗꯕ ꯑꯗꯒꯤ ꯋꯦꯗꯔꯁꯨ ꯑꯗꯨꯝ ꯍꯥꯏꯗꯤ ꯑꯃꯨꯛ ꯆꯨꯏ ꯑꯃꯨꯛ ꯁꯥꯏ ꯑꯃꯨꯛ ꯏꯪꯉꯤ ꯇꯧꯔ ꯂꯩꯕꯗꯨꯅ ꯍꯥꯏꯗꯤ ꯌꯥꯝ ꯀꯟꯅ ꯃꯌꯥꯝꯗꯁꯨ ꯍꯥꯏꯗꯤ ꯀꯩꯅꯣꯇꯧ ꯂꯝꯕꯤ ꯈꯨꯗꯣꯡ ꯆꯥꯗꯕꯒꯤ ꯑꯀꯨꯠ ꯑꯇꯣꯡ ꯅꯥꯏꯕꯒꯤ ꯑꯋꯥꯕ ꯄꯤꯕꯗꯣ ꯑꯗꯨꯃꯥꯏꯅ ꯑꯣꯏ ꯍꯥꯏꯇꯥꯔꯦ